ꯑꯩꯅ ꯗꯣꯛꯇꯔ ꯑꯣꯏꯕ ꯄꯥꯝꯂꯤꯕꯁꯦ ꯑꯩ ꯑꯉꯥꯡ ꯑꯣꯏꯔꯤꯀꯥꯟꯗꯒꯤ ꯈꯟꯖꯔꯛꯄ ꯑꯩꯒꯤ ꯃꯪꯂꯥꯟ ꯑꯃꯅꯤ ꯑꯃꯁꯨꯡ ꯗꯣꯛꯇꯔ ꯍꯥꯏꯕꯁꯤ ꯌꯥꯝꯅ ꯂꯦꯝꯕ ꯁꯤꯟꯐꯝ ꯑꯃꯅꯤ ꯑꯩꯅ ꯑꯉꯥꯡ ꯑꯣꯏꯔꯤ ꯀꯥꯟꯗꯒꯤ ꯃꯌꯥꯝꯒꯤ ꯁꯦꯕꯥꯁꯤ ꯀꯔꯝ ꯍꯥꯏꯅ ꯇꯧꯒꯅꯤ ꯍꯥꯏꯅ ꯈꯜꯂꯛꯄ ꯃꯇꯝꯗ ꯗꯣꯛꯇꯔ ꯍꯥꯏꯕ ꯁꯤꯟꯐꯝ ꯑꯁꯤ ꯑꯩꯅ ꯌꯥꯝꯅ ꯄꯥꯝꯖꯔꯨꯏ ꯑꯩꯈꯣꯏꯒꯤ ꯂꯩꯀꯥꯏꯗ ꯑꯃꯗꯤ ꯊꯪꯅꯕ ꯂꯩꯀꯥꯏ ꯁ꯭ꯋꯥꯏ ꯁꯣꯝ ꯅꯥꯀꯟꯁꯤꯗ ꯗꯥꯛꯇꯔ ꯍꯥꯏꯕ ꯗꯥꯛꯇꯔ ꯑꯣꯏꯕ ꯃꯤꯁꯤꯡꯁꯤ ꯌꯥꯝꯅ ꯅꯦꯝꯕꯅ ꯃꯔꯝ ꯑꯣꯏꯔꯒ ꯑꯩ ꯑꯣꯏꯅ ꯗꯥꯛꯇꯔ ꯑꯁꯤ ꯑꯣꯏꯗꯨꯅ ꯃꯌꯥꯝꯁꯤꯡ ꯑꯁꯤꯒꯤ ꯑꯅꯥ ꯑꯌꯦꯛꯇ ꯃꯇꯦꯡ ꯄꯥꯡꯒꯦ ꯍꯥꯏꯅ ꯄꯤꯛꯂꯤ ꯀꯥꯟꯗꯒꯤ ꯑꯗꯨꯝ ꯈꯜꯂꯛꯑꯦ ꯑꯗꯨꯒ ꯃꯌꯥꯝꯅ ꯑꯌꯨꯛ ꯅꯨꯡꯊꯤꯟ ꯅꯨꯡꯗꯥꯡ ꯈꯪꯗꯅ ꯃꯌꯥꯝꯅ ꯅꯥꯔꯤꯕꯁꯤ ꯌꯥꯝꯅ ꯐꯅꯕꯒꯤꯗꯃꯛꯇ ꯑꯩꯅ ꯃꯌꯥꯝꯒꯤ ꯁꯦꯕꯥ ꯇꯧꯒꯦ ꯍꯥꯏꯅ ꯑꯩꯅ ꯈꯜꯂꯤ